ꯑꯩꯈꯣꯏ ꯃꯅꯤꯄꯨꯔꯗ ꯈꯨꯟꯗꯥꯔꯤꯕ ꯑꯩꯈꯣꯏꯒꯤ ꯃꯩꯇꯩ ꯄꯥꯉꯜ ꯃꯩꯇꯩ ꯑꯗꯨꯒ ꯑꯇꯣꯞ ꯑꯇꯣꯞꯄ ꯇꯥꯡꯈꯨꯜ ꯀꯕꯨꯏ ꯀꯌꯥ ꯀꯌꯥ ꯂꯩꯔꯤꯕꯁꯤꯡꯁꯦ ꯑꯩꯈꯣꯏ ꯑꯃꯒ ꯑꯃꯒ ꯃꯇꯦꯡ ꯄꯥꯡꯅꯔꯒ ꯅꯨꯡꯁꯤ ꯆꯥꯟꯅꯅ ꯑꯃꯒꯤ ꯐꯦꯁꯇꯤꯕꯦꯜ ꯊꯣꯛꯄꯗꯁꯨ ꯃꯇꯦꯡ ꯄꯥꯡꯅꯔꯒ ꯑꯃꯒ ꯑꯃꯒ ꯀꯨꯝꯍꯩ ꯐꯤꯌꯣꯡ ꯂꯥꯛꯄ ꯃꯇꯝꯗꯁꯨ ꯅꯤꯡꯁꯤꯡꯅꯔꯒ ꯑꯩꯈꯣꯏꯅ ꯐꯖꯅ ꯅꯨꯡꯁꯤ ꯆꯥꯟꯅꯅ ꯂꯩꯃꯤꯟꯅꯩ ꯑꯃꯒ ꯑꯃꯒ ꯒ꯭ꯌꯥꯟ ꯇꯥꯅꯩ ꯌꯥꯝ ꯅꯨꯡꯁꯤ ꯆꯥꯟꯅꯅ ꯂꯥꯏꯔꯤꯛꯀꯤ ꯂꯝꯗꯁꯨ ꯑꯃꯒ ꯑꯃꯒ ꯃꯇꯦꯡ ꯄꯥꯡꯅꯔꯒ ꯑꯗꯨꯃꯥꯏꯅ ꯌꯥꯝ ꯅꯨꯡꯁꯤ ꯆꯥꯟꯅꯅ ꯂꯩꯃꯤꯟꯅꯩ